ꯁꯤ ꯂꯝꯖꯤꯡꯕ ꯀꯦꯞ ꯁꯥꯔꯚꯤꯁ ꯑꯣꯏꯕꯤꯔꯕꯥ ꯑꯩ ꯑꯩꯅ ꯀꯣꯜ ꯇꯧꯖꯔꯛꯏꯁꯦ ꯅꯣꯏꯒꯤ ꯁꯥꯔꯚꯤꯁꯁꯦ ꯅꯣꯏꯒꯤ ꯐꯤꯠꯕꯦꯛꯀꯤ ꯃꯇꯥꯡꯗ ꯞꯤꯖꯔꯛꯀꯦꯅ ꯇꯧꯖꯔꯛꯄꯅꯤ ꯑꯩꯅ ꯉꯔꯥꯡ ꯏꯝꯐꯥꯜ ꯏꯌꯥꯔꯄꯣꯠꯇꯒꯤ ꯀꯣꯜ ꯐꯅ ꯌꯥꯝ ꯃꯤ ꯑꯇꯣꯞꯄꯁꯤꯡ ꯑꯇꯣꯞꯄ ꯀꯦꯞ ꯁꯥꯔꯚꯤꯁꯁꯤꯡꯗ ꯁꯁ ꯑꯦꯖ ꯑꯣꯂꯥꯒꯨꯝꯕ ꯑꯗꯒꯤ ꯎꯕꯦꯔꯒꯨꯝꯕꯗ ꯇꯧꯕ ꯀꯣꯜ ꯇꯧꯕꯨ ꯑꯝꯇ ꯄꯥꯏꯔꯛꯇꯦ ꯑꯗꯨ ꯅꯣꯏꯒꯤ ꯁꯥꯔꯚꯤꯁꯁꯦ ꯌꯥꯝꯅ ꯊꯥꯒꯠꯅꯤꯡꯉꯥꯏꯅꯤ ꯃꯇꯨꯡ ꯇꯥꯕꯗꯁꯨ ꯑꯩ ꯑꯗꯨꯝ ꯄꯥꯎ ꯐꯥꯎꯖꯔꯛꯀꯦ ꯑꯗꯨꯝ ꯑꯦꯅꯤ ꯁꯥꯔꯚꯤꯁ ꯂꯩꯕ ꯃꯇꯝꯗ ꯑꯩ ꯑꯗꯨꯝ ꯀꯣꯜ ꯇꯧꯖꯔꯛꯀꯦ ꯑꯗꯨꯝ